ꯑꯉꯥꯡꯁꯤꯡꯁꯤꯅ ꯃꯣꯕꯥꯏꯜ ꯐꯣꯟꯒꯨꯝꯕꯗ ꯏꯁꯀ꯭ꯔꯤꯟ ꯇꯥꯏꯝꯒꯨꯝꯕꯗ ꯌꯥꯝ ꯀꯥꯍꯦꯟꯅ ꯃꯇꯝ ꯍꯦꯟꯅ ꯂꯧꯕ ꯌꯥꯝ ꯀꯥ ꯍꯦꯟꯅ ꯁꯤꯖꯤꯟꯅꯔꯤꯕꯁꯤ ꯑꯇꯩ ꯀꯩꯝꯇꯗꯒꯤ ꯀꯩꯝꯇꯒꯤ ꯅꯠꯇꯦ ꯃꯅꯥꯛ ꯅꯛꯄꯁꯤꯡꯗ ꯍꯩꯀꯣꯜꯒꯨꯝꯕ ꯂꯩꯀꯣꯜꯒꯨꯝꯕ ꯒꯥꯔꯗꯦꯟꯒꯨꯝꯕ ꯄꯣꯊꯥꯐꯝꯒꯨꯝꯕ ꯁꯥꯟꯅꯐꯝ ꯁꯥꯟꯅꯕꯨꯡ ꯂꯩꯇꯕꯗꯨꯅ ꯃꯔꯝ ꯑꯣꯏꯔꯀꯥꯟꯗꯨꯗ ꯑꯩꯈꯣꯏꯅ ꯍꯥꯟꯅ ꯍꯟꯅꯒꯤ ꯅꯨꯡꯉꯥꯏ ꯅꯨꯡꯉꯥꯏꯔꯕ ꯃꯁꯥꯟꯅ ꯏꯁꯀ꯭ꯔꯤ ꯇꯥꯏꯝ ꯅꯠꯇꯕ ꯑꯇꯣꯞꯄ ꯃꯁꯥꯟꯅꯁꯤꯡꯗꯨꯗꯒꯤ ꯇꯞꯅ ꯇꯞꯅ ꯅꯥꯊꯩꯔꯛꯄꯅꯤ ꯍꯥꯏꯅ ꯊꯝꯖꯒꯦ